ꯁ꯭ꯨꯋꯤꯁ ꯅꯥꯏꯐ ꯃꯤꯗꯤꯌꯝ ꯁꯥꯏꯖꯁꯤ ꯌꯥꯝꯃꯅ ꯅꯨꯡꯉꯥꯏ ꯃꯃꯟꯒꯁꯨ ꯌꯥꯝꯅ ꯆꯥꯟꯅꯩ ꯉꯥ ꯁꯦꯝꯃꯕ ꯃꯇꯨꯡꯗ ꯑꯃꯣꯠ ꯑꯀꯥꯏ ꯏꯁꯇꯤꯜ ꯋꯨꯜꯅ ꯀꯣꯛ ꯐꯦꯡꯕꯗ ꯏꯔꯪ ꯂꯪꯏ ꯃꯁꯤ ꯃꯤꯄꯨꯝ ꯈꯨꯗꯤꯡꯃꯛꯅ ꯑꯗꯨꯝ ꯌꯨꯝꯗ ꯑꯃꯃꯝ ꯊꯝꯕꯗ ꯑꯗꯨꯝ ꯀꯥꯟꯅꯒꯗ꯭ꯔ ꯈꯜꯂꯤ ꯌꯥꯝ ꯅꯨꯡꯉꯥꯏꯖꯔꯦ